ꯍꯜꯂꯣ ꯍꯣꯏ ꯇꯥꯏꯑꯦ ꯑꯩꯈꯣꯏꯒꯤ ꯌꯨꯝ ꯁꯦꯝꯕꯗꯨ ꯀꯔꯝꯃꯥꯏꯅ ꯂꯩꯕ꯭ꯔꯥ ꯍꯥꯏꯅ ꯑꯥ ꯑꯦ ꯑꯗꯨꯗꯤ ꯄꯣꯠꯀꯨꯝꯕꯗꯤ ꯋꯥꯠꯄꯗꯤ ꯂꯩꯇꯦꯀꯣ

ꯍꯣꯏ ꯑꯦ ꯍꯣꯏ ꯑꯗꯨ ꯀꯔꯤ ꯀꯔꯤ ꯋꯥꯠꯄ꯭ꯔꯥ ꯍꯥꯏꯅ ꯍꯥꯞꯀꯤꯅꯤ ꯎꯝ ꯍꯌꯦꯡ ꯍꯌꯦꯡ ꯍꯪꯆꯤꯠ ꯂꯥꯛꯄ ꯌꯥꯏ

ꯍꯣꯏ ꯊꯕꯛ ꯑꯩ ꯑꯗꯨ ꯑꯗꯨ ꯃꯐꯝꯗ ꯂꯩꯕꯒꯤ ꯑꯗꯨ ꯂꯥꯛꯀꯦ ꯍꯥꯏꯅ ꯎꯝ ꯑꯦ ꯑꯦ ꯂꯧꯒꯦ ꯑꯗꯨꯗꯨ ꯑꯥ

ꯑꯥ ꯑꯦ ꯑꯦ ꯍꯣꯏ ꯍꯣꯏ ꯑꯗꯨꯗꯤ ꯐꯖꯅ ꯐꯖꯅ ꯌꯦꯡꯕꯤꯌꯨꯀꯣ ꯑꯩꯈꯣꯏꯒꯤ ꯌꯨꯝꯁꯨ ꯍꯣꯏ ꯍꯣꯏ ꯎꯝ ꯌꯥꯝ ꯅꯨꯡꯉꯥꯏꯔꯦ ꯑꯗꯨꯗꯤ ꯍꯣꯏ ꯑꯦ ꯊꯝꯃꯒꯦ